ꯍꯂꯣ ꯍꯂꯣ ꯍꯥꯏꯔꯛꯑꯣ ꯎꯝ ꯐꯤꯗꯨ ꯁꯨꯒꯗꯕ ꯕ꯭ꯂꯥꯡꯀꯦꯠ ꯁꯨꯕꯤꯒꯗꯕꯅꯤ ꯎꯝ ꯎꯝ ꯎꯝ ꯕ꯭ꯂꯥꯡꯀꯦꯠ ꯁꯨꯒꯗꯕ ꯖꯦꯀꯦꯠ ꯑꯗꯒꯤ ꯈꯣꯡꯒ꯭ꯔꯥꯎ ꯇꯤ ꯁꯥꯠ ꯑꯗꯒꯤ ꯄꯤꯂꯣ ꯀꯣꯕꯔ ꯑꯗꯒꯤ ꯃꯥꯏꯊꯥ ꯀꯔꯤ ꯀꯔꯥ ꯁꯨꯒꯗꯕ ꯎꯝ ꯎꯝ ꯎꯝ ꯎꯝ ꯀꯔꯤꯁꯨ ꯀꯥꯏꯗꯤꯌꯦ ꯑꯗꯨꯒ ꯅꯤꯅꯤ ꯍꯨꯝꯅꯤ ꯂꯩꯔꯒ ꯁꯨꯔꯒꯁꯨ ꯀꯔꯤꯁꯨ ꯀꯥꯏꯗꯤꯌꯦ ꯎꯝ ꯎꯝ ꯎꯝ ꯎꯝ ꯖꯦꯀꯦꯠꯀꯤ ꯃꯃꯟꯅ ꯀꯌꯥ ꯀꯣꯠꯀꯤꯗꯤ ꯎꯝ ꯎꯝ ꯎꯝ ꯈꯣꯡꯒ꯭ꯔꯥꯎ ꯇꯤ ꯁꯥꯔꯠ ꯀꯔꯤ ꯀꯔꯤꯗꯤ ꯑꯉꯥꯡꯒꯤ ꯎꯝ ꯎꯝ ꯎꯝ ꯎꯝ ꯎꯝ ꯑꯣ ꯑꯩꯅ ꯎꯝ ꯍꯧꯖꯤꯛ ꯍꯧꯖꯤꯛ ꯍꯧꯖꯤꯛ ꯍꯧꯖꯤꯛ ꯑꯩꯒꯤ ꯗꯔꯀꯥꯔ ꯂꯩꯇꯦ ꯅꯤꯅꯤ ꯍꯨꯝꯅꯤ ꯂꯩꯔꯒ ꯀꯔꯤ ꯇꯧꯒꯗꯕꯅꯦꯕ ꯑꯗꯨꯕꯨ ꯑꯩ ꯅꯤꯅꯤ ꯍꯨꯝꯅꯤ ꯂꯩꯔꯒ ꯄꯣꯠꯇꯨ ꯄꯨꯕꯤꯔꯛꯑꯒꯦ ꯎꯝ ꯑ ꯎꯝ ꯐꯤ ꯃꯁꯤꯡꯁꯤ ꯀꯥꯎꯟ ꯇꯧꯖꯒꯦ ꯑꯩ ꯀꯥꯎꯟ ꯇꯧꯔꯒꯦꯕ ꯐꯤ ꯃꯁꯤꯡꯗꯨ ꯖꯦꯀꯦꯠꯅ ꯀꯌꯥꯅꯣ ꯑꯗꯒꯤ ꯀꯣꯠꯅ ꯀꯌꯥꯅꯣ ꯇꯤ ꯁꯥꯠꯅ ꯀꯌꯥꯅꯣ ꯑꯗꯒꯤ ꯖꯤꯟꯁꯅ ꯀꯌꯥꯅꯣ ꯍꯥꯏꯕꯗꯨ ꯑꯩꯈꯣꯏꯅ ꯏꯔꯒ ꯍꯦꯛꯇ ꯊꯥꯕꯤꯔꯛꯑꯒꯦ ꯎꯝ ꯑꯣ ꯑ ꯎꯝ ꯍꯣꯏ ꯍꯣꯏ ꯑꯦꯗ꯭ꯔꯦꯁꯇꯨ ꯍꯣꯏ ꯑꯦꯗ꯭ꯔꯦꯁꯇꯨ ꯑꯗꯨꯝ ꯊꯥꯔꯛꯑꯒꯦꯕ ꯑꯗꯨꯗꯤ ꯎꯝ ꯑꯣ ꯖꯤꯄꯦꯁꯨ ꯌꯥꯏꯌꯦꯕ ꯎꯝ ꯎꯝ ꯎꯝ ꯎꯝ ꯎꯝ ꯑꯗꯨꯗꯤ ꯏꯆꯦ ꯁꯨꯃꯥꯏꯅ ꯏꯆꯦ ꯁꯜꯃꯥꯒꯤꯗꯤ ꯀꯁꯇꯃꯔ ꯌꯥꯝ ꯌꯥꯝꯂꯝꯃꯅꯤ ꯑꯗꯨꯗꯤ ꯑꯣꯔꯗꯔ ꯌꯥꯝ ꯂꯥꯛꯑꯝꯃꯅꯦꯕ ꯑꯣ ꯄꯩꯁꯥꯗꯤ ꯀꯌꯥꯝ ꯇꯥꯜꯂꯦ ꯅꯣꯡꯃꯒꯤ ꯑꯣ ꯑ ꯎꯝ ꯎꯝ ꯑꯣ ꯁꯨꯔꯨꯕ ꯍꯥꯏꯕꯗꯤ ꯑ ꯁꯨꯕꯒꯤ ꯃꯇꯨꯡꯏꯟꯅ ꯑꯦꯃꯥꯎꯟꯁꯤ ꯐꯪꯉꯦꯕ ꯎꯝ ꯑꯣ ꯍꯣꯏ ꯍꯣꯏ ꯍꯣꯏ ꯍꯣꯏ ꯐꯤ ꯀꯪꯕ ꯋꯥꯏꯌꯦꯕ ꯎꯝ ꯎꯝ ꯎꯝ ꯎꯝ ꯎꯝ ꯎꯝ ꯎꯝ ꯎꯝ ꯑꯣ ꯍꯣꯏ ꯍꯣꯏ ꯎꯝ ꯑꯗꯨꯒ ꯀꯥꯂꯦꯟꯁꯤꯁꯨ ꯀꯥꯂꯦꯟꯁꯤꯁꯨ ꯑꯃꯨꯛꯀ ꯐꯤꯁꯤ ꯃꯔꯝꯗꯤ ꯍꯨꯃꯥꯡ ꯃꯅꯝ ꯅꯝꯕꯅꯤꯅ ꯉꯁꯥꯏꯒꯤ ꯍꯨꯃꯥꯡ ꯃꯅꯝ ꯅꯝꯕꯒꯤ ꯉꯁꯥꯏꯒꯤ ꯉꯁꯥꯏꯒꯤ ꯅꯤꯅꯤ ꯍꯨꯝꯅꯤ ꯁꯤꯖꯤꯟꯅꯕ ꯌꯥꯗꯕꯅꯤꯅ ꯑꯗꯨꯗꯨꯅ ꯁꯤꯖꯤꯟꯅꯕ ꯌꯥꯗꯕꯅꯤꯅ ꯑꯗꯨꯝ ꯁꯨꯖꯩꯌꯦꯕ ꯑꯗꯨꯗꯨꯅ ꯏꯆꯥ ꯏꯁꯨ ꯌꯥꯝꯕꯅꯤꯅ ꯉꯥꯁꯏꯒꯤ ꯐꯤꯗꯣ ꯌꯥꯝꯅꯁꯨ ꯁꯨꯅꯉꯥꯏ ꯗꯔꯀꯥꯔ ꯑꯣꯏꯕ ꯑꯗꯨꯗꯨꯅꯅꯤ ꯎꯝ ꯍꯣꯏ ꯍꯣꯏ ꯎꯝ ꯎꯝ ꯎꯝ ꯎꯝ ꯎꯝ ꯎꯝ ꯂꯩꯌꯦ ꯑꯩ ꯁꯜꯋꯥꯔꯁꯤ ꯌꯥꯝ ꯂꯩꯌꯦꯕ ꯁꯜꯋꯥꯔꯁꯨ ꯑꯗꯨꯒ ꯁꯜꯋꯥꯔꯁꯨ ꯄꯤꯔꯛꯑꯒꯦ ꯑꯗꯨꯗꯤ ꯁꯜꯋꯥꯔꯒꯨꯝꯕꯁꯤ ꯎꯝ ꯑꯗꯒꯤ ꯑꯩꯈꯣꯏ ꯈꯨꯗꯩꯁꯨ ꯄꯤꯔꯛꯑꯒꯦ ꯁꯜꯋꯥꯔꯁꯨ ꯄꯤꯔꯛꯑꯒꯦ ꯑꯗꯒꯤ ꯀꯔꯤ ꯈꯣꯡꯒ꯭ꯔꯥꯎ ꯀꯔꯤ ꯀꯔꯥ ꯄꯦꯟ ꯂꯥꯡꯁꯨ ꯏꯁꯄꯣꯔꯠ ꯄꯦꯟꯁꯨ ꯀꯔꯤ ꯀꯔꯥꯁꯨ ꯂꯣꯏꯅ ꯂꯩꯌꯦꯕ ꯑꯗꯨꯁꯨ ꯄꯤꯔꯛꯑꯒꯦ ꯎꯝ ꯎꯝ ꯑꯗꯨꯗꯤ ꯉꯁꯥꯏꯒꯤ ꯉꯁꯥꯏꯒꯤ ꯄꯣꯠꯇꯨ ꯌꯥꯝꯃꯕꯅꯤꯅ ꯑꯦꯃꯥꯎꯟꯇꯤ ꯌꯥꯝꯃꯅꯦꯕ ꯑꯗꯨꯗꯨ ꯈꯖꯤꯛꯇꯪ ꯇꯥꯕꯤꯕ ꯌꯥꯔꯣꯏꯗ꯭ꯔꯣ ꯏꯆꯦ ꯎꯝ ꯎꯝ ꯐꯤ ꯌꯥꯝꯃꯤ ꯃꯇꯤꯛ ꯗꯤꯁꯀꯥꯎꯟ ꯂꯩꯌꯦꯕ ꯎꯝ

ꯎꯝ ꯎꯝ ꯎꯝ ꯑꯥꯎ ꯏꯁꯇ꯭ꯔꯤꯁꯨ ꯇꯧꯋꯦꯕ ꯌꯥꯝ ꯅꯥꯟꯅ ꯉꯁꯥꯏꯒꯤ ꯆꯠꯅꯉꯥꯏ ꯄꯣꯠꯁꯤ ꯉꯁꯥꯏꯒꯤ ꯀꯝꯄꯅꯤꯁꯤ ꯆꯠꯅꯉꯥꯏꯒꯤ ꯌꯥꯝ ꯅꯥꯟꯅ ꯇꯧꯕꯒꯤ ꯋꯥꯅꯦꯕ ꯑꯥꯎ ꯗꯨꯀꯥꯟ ꯑꯣꯏꯅ ꯍꯥꯡꯉꯤꯕ꯭ꯔꯣ ꯏꯆꯦꯒꯤꯁꯦ ꯑꯣ ꯎꯝ ꯎꯝ ꯎꯝ ꯎꯝ ꯎꯝ ꯑꯣ ꯍꯣꯏ ꯅꯣꯡꯃ ꯂꯥꯛꯆꯒꯦ ꯑꯗꯨꯗꯤ ꯁꯪꯕ ꯃꯇꯝ ꯑꯃꯗ ꯅꯣꯡꯃ ꯂꯥꯛꯀꯦ ꯑꯗꯨꯗꯨꯒ ꯀꯩꯗꯧꯅꯕ ꯑꯣ ꯍꯣꯏ ꯍꯣꯏ ꯍꯣꯏ ꯎꯝ ꯁꯥꯔꯒ ꯋꯥꯔꯤꯗꯨ ꯁꯥꯔꯒ ꯑꯗꯨꯝ ꯁꯨꯃꯥꯏꯅ ꯁꯨꯝ ꯂꯩ ꯑꯗꯨꯗꯨꯅ ꯑꯩꯒ ꯆꯠꯃꯤꯟꯅꯔꯒ ꯃꯐꯝꯗꯨ ꯈꯪꯃꯤꯟꯅꯁꯤ ꯑꯗꯨꯗꯨꯒ ꯁꯨꯅꯕ ꯆꯥꯝꯅꯕ ꯍꯥꯏꯅ ꯍꯥꯏꯒꯦ ꯑꯗꯨꯝ ꯎꯝ ꯎꯝ ꯎꯝ ꯍꯣꯏ ꯍꯣꯏ ꯎꯝ ꯎꯝ ꯑꯥ ꯀꯗꯥꯏꯋꯥꯏ ꯑꯦꯔꯤꯌꯥꯅꯣ ꯎꯝ ꯈꯨꯔꯥꯏꯅꯦꯕ ꯈꯨꯔꯥꯏ ꯀꯔꯥꯏꯋꯥꯏꯅꯣ ꯎꯝ ꯑꯣ ꯑꯣ ꯈꯨꯔꯥꯏꯒꯤ ꯊꯣꯡꯈꯣꯡ ꯑꯗꯨꯋꯥꯏꯗ ꯑꯗꯨꯝ ꯍꯥꯏꯔꯒ ꯌꯥꯒꯅꯦꯕꯀꯣ ꯑꯣꯇꯣ ꯔꯤꯖꯥꯞ ꯇꯧꯔꯒ ꯑꯗꯨꯝ ꯂꯥꯛꯆꯔꯒꯦ ꯑꯗꯨꯗꯤ ꯎꯝ ꯎꯝ ꯎꯝ ꯎꯝ ꯎꯝ ꯎꯝ ꯎꯝ ꯃꯇꯨꯡꯁꯨ ꯇꯧꯖꯈꯤꯅꯦꯕ ꯎꯝ ꯌꯥꯝ ꯐꯩ ꯎꯝ ꯎꯝ ꯎꯝ ꯎꯝ ꯎꯝ ꯎꯝ ꯎꯝ ꯎꯝ ꯎꯝ ꯑꯣ ꯑꯆꯧꯕꯅ ꯑꯆꯧꯕꯒꯤ ꯃꯃꯟ ꯑꯄꯤꯛꯄꯒꯤ ꯃꯃꯟ ꯅꯠꯇ꯭ꯔꯥ ꯑꯗꯨꯅꯦꯕ ꯂꯩꯔꯤꯁꯦ ꯑꯣ ꯎꯝ ꯑꯗꯨꯗꯤ ꯆꯥꯛ ꯏꯁꯤꯡ ꯆꯥꯕꯤꯔꯕꯣ ꯏꯟꯁꯥꯡ ꯀꯔꯤ ꯊꯣꯡꯗꯧꯔꯤꯕꯒꯦ ꯑꯣ ꯉꯁꯤꯗꯤ ꯑꯣ ꯑꯣ ꯎꯝ ꯑꯣ ꯑꯩꯒꯤ ꯏꯆꯦ ꯑꯃ ꯂꯩꯌꯦꯕꯀꯣ ꯏꯆꯦ ꯑꯃ ꯂꯩꯌꯦꯕ ꯑꯗꯨꯗꯨꯒꯤ ꯐꯤꯗꯤ ꯃꯤ ꯌꯥꯝ ꯌꯥꯝꯕ ꯑꯗꯨ ꯃꯤ ꯌꯥꯝ ꯌꯥꯝꯕꯗꯨꯗ ꯉꯁꯥꯏꯒꯤ ꯃꯥꯅꯗꯤ ꯃꯈꯣꯡ ꯌꯥꯗ꯭ꯔꯕꯅꯤꯅ ꯁꯨꯕꯗꯤ ꯌꯥꯗ꯭ꯔꯕ ꯑꯗꯨꯗꯨꯅ ꯉꯁꯥꯏꯒꯤ ꯐꯤ ꯁꯨꯐꯝ ꯂꯩꯕ꯭ꯔꯥ ꯍꯪꯕꯤꯔꯛꯑꯣꯅ ꯍꯥꯏꯌꯦꯕ ꯑ ꯑꯗꯨꯗꯨꯗ ꯍꯥꯏꯔꯒꯦ ꯑꯩꯅ ꯏꯆꯦꯗ ꯑꯗꯨꯗꯨꯒ ꯐꯤꯗꯨ ꯑꯩꯅ ꯄꯨꯕꯤꯔꯛꯑꯒ ꯉꯁꯥꯏꯒꯤ ꯏꯆꯦꯒꯤ ꯏꯆꯦꯒꯤ ꯀꯔꯤ ꯗꯨꯀꯥꯟꯗꯨꯗ ꯐꯤꯗꯨ ꯁꯨꯕꯤꯌꯣꯕ ꯑ ꯄꯨꯟꯅ ꯄꯣꯔꯛꯑꯒꯦ ꯑꯩꯒꯤꯗꯨꯒ ꯏꯆꯦꯒꯤꯗꯨꯒ ꯄꯨꯕꯤꯔꯛꯑꯒꯦ ꯑꯣ ꯍꯣꯏ ꯍꯣꯏ ꯑꯗꯨ ꯎꯝ ꯎꯝ ꯎꯝ ꯎꯝ ꯑ ꯑꯩꯒꯤꯗꯤ ꯑ ꯍꯣꯏ ꯍꯣꯏ ꯂꯥꯛꯀꯦ ꯑꯗꯨꯗꯨꯒ ꯑꯩꯒꯤꯗꯤ ꯄꯣꯠ ꯌꯥꯝꯕꯅꯤ ꯈꯔ ꯏꯆꯦ ꯇꯥꯒꯗꯕꯅꯤꯀꯣ ꯑꯗꯨꯗꯤ ꯃꯔꯝꯗꯤ ꯄꯩꯁꯥꯗꯨ ꯄꯣꯠꯇꯨ ꯌꯥꯝꯃꯕꯅꯤꯅ ꯄꯩꯁꯥꯗꯨ ꯈꯖꯤꯛꯇꯪ ꯇꯥꯊꯣꯛ ꯇꯥꯁꯤꯟ ꯇꯧꯅꯁꯦ ꯍꯥꯏꯕ ꯎꯝ ꯎꯝ ꯎꯝ ꯍꯣꯏ ꯎꯝ ꯍꯣ ꯐꯔꯦ ꯐꯔꯦ ꯊꯝꯃꯒꯦ ꯑꯗꯨꯗꯤ ꯐꯔꯦ ꯐꯔꯦ ꯊꯝꯃꯒꯦ ꯎꯝ